ꯍꯥꯏꯔꯤꯕ ꯀꯇꯔ ꯑꯁꯤ ꯑꯩꯈꯣꯏꯅ ꯑꯩꯅ ꯂꯧꯕ ꯊꯥ ꯑꯃ ꯐꯥꯗ꯭ꯔꯤ ꯑꯗꯨꯏ ꯃꯅꯨꯡꯗꯨꯗ ꯃꯥꯒꯤ ꯂꯩꯔꯤꯕ ꯃꯌꯥꯗꯣ ꯑꯗꯨꯝ ꯅꯨꯡꯉꯥꯏꯇꯕ ꯇꯦꯛꯄꯒꯨꯝꯕ ꯌꯥꯎꯕ ꯃꯗꯨꯅꯤꯗ ꯃꯁꯤ ꯍꯥꯏꯔꯒ ꯑꯗꯨꯝ ꯁ꯭ꯋꯥꯏꯗ ꯑꯗꯨꯝ ꯂꯣꯏꯁꯟꯖꯒꯦ